ꯆꯨꯝꯃꯦꯕ ꯁꯍꯔꯗ ꯂꯩꯕꯒ ꯈꯨꯡꯒꯪꯗ ꯂꯩꯕꯒꯁꯤꯡꯁꯤ ꯈꯨꯡꯒꯪꯗ ꯂꯩꯕꯁꯤꯡ ꯑꯁꯤꯗꯤ ꯁꯍꯔꯗ ꯆꯠꯂꯒ ꯂꯥꯏꯔꯤꯛ ꯂꯥꯏꯁꯨ ꯇꯝꯕꯗ ꯉꯝꯗꯦꯕ ꯑꯗꯨꯅ ꯑꯣꯜꯋꯦꯁ ꯃꯇꯝ ꯆꯨꯞꯄꯗ ꯃꯣꯏꯒꯤ ꯂꯥꯏꯔꯤꯛ ꯇꯝꯕꯒꯤ ꯈꯨꯗꯣꯡ ꯆꯥꯕꯁꯤꯡ ꯑꯁꯤ ꯑꯩꯈꯣꯏꯒꯤ ꯈꯨꯡꯒꯪꯗ ꯂꯩꯕꯁꯤꯡꯁꯤꯗꯤ ꯋꯥꯠꯂꯦꯕ ꯃꯈꯣꯏꯁꯤꯡꯁꯤꯅ ꯑꯆꯧꯕ ꯁꯃꯁ꯭ꯌꯥ ꯑꯃ ꯃꯥꯏꯌꯣꯛꯅꯩꯑꯕ ꯈꯨꯡꯒꯪꯗ ꯂꯩꯔꯤꯕ ꯀꯥꯡꯕꯨꯁꯤꯡ ꯑꯁꯦ ꯑꯗꯨꯗꯒꯤ ꯁꯣꯁꯥꯏꯇꯤꯗꯁꯨ ꯃꯣꯏꯁꯤ ꯃꯊꯛꯇꯁꯨ ꯀꯥꯈꯠꯄꯁꯨ ꯉꯝꯗꯦꯕ ꯃꯔꯝꯗꯤ ꯃꯈꯣꯏꯁꯤ ꯅꯣꯡꯃꯒꯤ ꯆꯔꯥ ꯍꯤꯡꯅꯕ ꯇꯥꯜꯂꯒ ꯍꯤꯡꯖꯕ ꯀꯥꯡꯕꯨ ꯑꯣꯏꯕ ꯑꯗꯨꯗꯒꯤ ꯂꯥꯏꯔꯤꯛ ꯂꯥꯏꯁꯨꯒꯤ ꯇꯝꯐꯝ ꯃꯐꯝ ꯃꯔꯥꯡ ꯀꯥꯏꯅ ꯐꯖꯅ ꯂꯩꯇꯕ ꯑꯗꯨꯒ ꯁꯍꯔꯗ ꯆꯠꯂꯒ ꯇꯝꯃꯨꯕꯗꯨꯁꯨ ꯃꯥꯒꯤ ꯆꯪꯒꯗꯕ ꯈꯣꯔꯁꯥ ꯐꯪꯒꯗꯕ ꯄꯩꯁꯥ ꯅꯨꯡꯁꯥ ꯃꯌꯥꯝꯗꯨꯁꯨ ꯄꯨꯕ ꯉꯝꯗꯕ ꯑꯗꯨꯅ ꯃꯔꯝ ꯑꯗꯨꯅꯅꯦꯕ ꯑꯩꯈꯣꯏꯒꯤ ꯈꯨꯡꯒꯪꯗ ꯂꯩꯔꯤꯔꯕꯁꯤꯡ ꯑꯁꯤꯅ ꯑꯆꯧꯕ ꯁꯃꯥꯁ꯭ꯌꯥ ꯑꯃ ꯃꯥꯏꯌꯣꯛꯅꯔꯤꯁꯦ